ꯅꯨꯄꯤ ꯑꯃ ꯑꯣꯏꯅ ꯑꯩꯅ ꯌꯨꯝ ꯄꯥꯟꯗ꯭ꯔꯤꯉꯩ ꯄꯥꯟꯗ꯭ꯔꯤꯉꯩꯒ ꯄꯥꯜꯂꯕ ꯃꯇꯨꯡꯒꯒꯤ ꯈꯦꯠꯅꯕ ꯍꯥꯏꯔꯒꯗꯤ ꯑꯩꯅ ꯌꯨꯝ ꯄꯥꯟꯗ꯭ꯔꯤꯉꯩ ꯃꯇꯝꯗꯗꯤ ꯏꯃꯥ ꯏꯄꯥꯒꯤ ꯃꯈꯥꯗ ꯂꯩꯕꯅꯤꯅ ꯑꯩꯅ ꯍꯥꯏꯗꯤ ꯑꯩꯉꯣꯟꯗ ꯀꯩꯝꯇ ꯐꯦꯃꯤꯂꯤꯒꯤ ꯑꯣꯏꯕ ꯄ꯭ꯔꯣꯕ꯭ꯂꯦꯝꯗ ꯑꯩꯉꯣꯟꯗ ꯄ꯭ꯔꯦꯁꯔ ꯀꯩꯝꯇ ꯂꯩꯇꯦ ꯑꯩꯅ ꯂꯥꯏꯔꯤꯛ ꯇꯝꯕꯒꯤ ꯑꯣꯏꯔꯣ ꯅꯠꯇ꯭ꯔꯒ ꯑꯩꯒꯤ ꯁꯥꯟꯅꯕꯈꯤꯕꯨ ꯑꯣꯏꯔꯣ ꯑꯩꯅ ꯁꯤꯃ ꯄꯥꯝꯃꯤ ꯁꯤꯃ ꯇꯧꯒꯦ ꯍꯥꯏꯕ ꯃꯇꯝꯗ ꯏꯃꯥ ꯏꯄꯥꯅ ꯑꯩꯉꯣꯟꯗ ꯌꯨꯝꯒꯤ ꯀꯩꯝꯇ ꯁꯤꯃ ꯂꯩ ꯅꯠꯇ꯭ꯔꯒ ꯂꯩꯇꯦ ꯍꯥꯏꯕ ꯀꯩꯝꯇ ꯑꯩꯉꯣꯟꯗ ꯎꯍꯟꯗꯦ ꯑꯩꯒꯤ ꯍꯥꯏꯕ ꯑꯩꯒꯤ ꯑꯄꯥꯝꯕꯗꯣ ꯑꯗꯨꯉꯥꯛꯇ ꯑꯗꯨꯝ ꯏꯅꯤꯡ ꯇꯧꯍꯜꯂꯛꯑꯦ ꯑꯗꯨꯒ ꯆꯥꯕ ꯊꯛꯄꯒꯤ ꯃꯇꯥꯡꯗ ꯑꯣꯏꯔꯒꯁꯨ ꯍꯥꯏꯗꯤ ꯆꯥꯛꯈꯨꯝꯗ ꯑꯣꯏꯔꯒꯁꯨ ꯀꯩꯗ ꯑꯣꯏꯔꯒꯁꯨ ꯍꯥꯏꯗꯤ ꯅꯣꯡꯃꯇ ꯑꯩꯉꯣꯟꯗ ꯑꯩ ꯑꯩ ꯑꯩ ꯂꯥꯏꯔꯤꯛ ꯇꯝꯃꯤꯕꯅꯤ ꯍꯥꯏꯕꯒꯤ ꯑꯩꯉꯣꯟꯗ ꯀꯩꯝꯇ ꯌꯥꯎꯍꯜꯂꯛꯇꯦ ꯍꯥꯏꯇꯥꯔꯦ ꯏꯃꯨꯡꯒꯤ ꯊꯕꯛ ꯏꯪꯈꯥꯡꯁꯦ ꯑꯗꯣ ꯑꯗꯨꯝ ꯌꯥꯝ ꯅꯨꯡꯉꯥꯏꯅ ꯂꯩꯔꯛꯑꯦ ꯌꯨꯝꯗ ꯂꯩꯔꯤꯉꯩ ꯃꯇꯝꯗꯗꯤ ꯑꯩꯅ ꯆꯠꯅꯤꯡꯕ ꯆꯠꯄ ꯀꯣꯏꯅꯤꯡꯕ ꯀꯣꯏꯕ ꯑꯗꯨꯒ ꯑꯩꯅ ꯁꯦꯠꯅꯤꯡꯕ ꯆꯥꯅꯤꯡꯕ ꯂꯣꯏꯅꯃꯛ ꯑꯗꯨꯝ ꯏꯅꯤꯡ ꯇꯧꯔꯛꯑꯦ ꯍꯥꯏꯇꯥꯔꯦ ꯑꯗꯨꯒ ꯑꯩꯅ ꯌꯨꯝ ꯄꯥꯜꯂ ꯃꯇꯨꯡꯒ ꯈꯦꯠꯅꯕ ꯍꯥꯏꯔꯒꯗꯤ ꯌꯨꯝ ꯄꯥꯜꯂ ꯃꯇꯨꯡꯗꯗꯤ ꯑꯩꯒꯤ ꯏꯄꯨꯔꯣꯏꯕꯒꯤ ꯃꯈꯥꯗ ꯂꯩꯔꯤꯕ ꯑꯗꯨꯒ ꯑꯩꯒꯤ ꯏꯄꯨꯔꯣꯏꯕꯒꯤ ꯃꯃꯥ ꯃꯄꯥ ꯑꯍꯜ ꯂꯃꯟꯗꯨꯒꯤ ꯌꯥꯅꯕ ꯆꯠꯅꯕ ꯍꯣꯠꯅꯕꯗ ꯑꯩꯅ ꯉꯁꯥꯏ ꯂꯩꯔꯛꯏꯕ ꯐꯤꯕꯝꯗꯨꯒ ꯌꯥꯝ ꯈꯦꯠꯅꯕ ꯍꯥꯏꯗꯤ ꯌꯨꯝꯗꯅ ꯏꯅꯤꯡ ꯇꯧꯔꯒ ꯂꯩꯔꯛꯄꯅꯦ ꯌꯨꯝ ꯄꯥꯜꯂꯕ ꯃꯇꯨꯡꯗꯗꯤ ꯃꯣꯏꯒꯤ ꯃꯤꯠꯌꯦꯡ ꯃꯈꯥꯗ ꯃꯣꯏꯒꯤ ꯌꯥꯕ ꯅꯠꯇ꯭ꯔꯒ ꯌꯥꯗꯕꯗꯨꯒꯤ ꯃꯇꯨꯡꯏꯟꯅ ꯑꯩꯒꯤ ꯑꯄꯥꯝ ꯄꯥꯝꯗ ꯈꯨꯗꯤꯡꯃꯛꯇꯣ ꯂꯣꯏꯃꯛ ꯅꯥꯊꯩꯔꯝꯃꯒ ꯆꯠꯇꯣꯏꯅꯤ ꯑꯗꯨꯒ ꯉꯁꯥꯏ ꯑꯩꯅ ꯌꯨꯝꯗ ꯇꯧꯔꯛꯇꯦꯑꯅ ꯊꯕꯛ ꯑꯝꯇ ꯇꯧꯔꯛꯇꯦꯅ ꯍꯥꯏꯗꯤ ꯏꯄꯨꯔꯣꯏꯕꯩ ꯃꯌꯨꯝꯗ ꯂꯥꯛꯑꯒꯗꯤ ꯑꯩꯅ ꯇꯧꯗꯕ ꯌꯥꯔꯛꯇꯕ ꯆꯥꯛ ꯏꯁꯤꯡ ꯊꯣꯡꯕ ꯑꯣꯏꯔꯣ ꯐꯤꯁꯨ ꯐꯤꯖꯥꯝꯕ ꯑꯣꯏꯔꯣ ꯑꯦꯅꯤ ꯂꯣꯏꯅꯃꯛ ꯑꯩꯅ ꯑꯣꯏꯅ ꯃꯥꯏꯄꯨꯅꯔꯒ ꯇꯧꯔꯛꯄ ꯍꯥꯏꯇꯥꯔꯦ ꯑꯗꯨꯕꯨ ꯑꯗꯨꯒꯨꯝꯕꯗ ꯑꯋꯥꯕ ꯈꯔ ꯑꯃ ꯂꯩꯔꯦ ꯑꯗꯨꯒ ꯑꯩꯅ ꯆꯠꯅꯤꯡꯕ ꯃꯇꯝꯗ ꯆꯠꯄ ꯍꯜꯂꯛꯅꯤꯡꯕ ꯃꯇꯝꯗ ꯍꯜꯂꯛꯄꯗꯨꯁꯨ ꯌꯨꯝ ꯄꯥꯜꯂꯕꯅꯤꯅ ꯌꯨꯝꯒꯤ ꯊꯕꯛ ꯏꯪꯈꯥꯡ ꯂꯣꯏꯁꯜꯂꯝꯃꯒ ꯆꯠꯅꯕ ꯍꯣꯠꯅꯕꯗ ꯑꯩꯉꯣꯟꯗ ꯑꯋꯥꯕ ꯑꯃ ꯑꯣꯏꯕ ꯑꯗꯨꯒ ꯆꯠꯅꯤꯡꯕ ꯃꯇꯝꯗꯁꯨ ꯄꯪꯆꯠꯇ ꯆꯠꯄꯁꯨ ꯐꯪꯗꯦ ꯑꯍꯜ ꯂꯃꯟꯗꯒꯤ ꯑꯌꯥꯕ ꯂꯧꯕ ꯏꯄꯨꯔꯣꯏꯕꯒꯤ ꯑꯌꯥꯕ ꯂꯧꯕ ꯁꯤꯒꯨꯝꯕꯁꯦ ꯑꯗꯨꯝ ꯉꯥꯏꯔꯦ ꯑꯗꯨꯒ ꯉꯁꯥꯏꯒꯤ ꯌꯨꯝꯗ ꯂꯩꯔꯤꯉꯩꯗ ꯑꯩꯅ ꯁꯤꯃ ꯄꯥꯝꯃꯤ ꯅꯠꯇ꯭ꯔꯒ ꯁꯤꯃ ꯇꯧꯒꯦ ꯍꯥꯏꯕ ꯃꯇꯝꯗ ꯏꯃꯥ ꯏꯄꯥꯗꯗꯤ ꯏꯅꯤꯡ ꯇꯧꯅ ꯍꯥꯏꯌꯦ ꯑꯗꯣ ꯑꯩꯅ ꯌꯨꯝ ꯄꯥꯜꯂꯕꯅꯤꯅ ꯑꯩꯒꯤ ꯏꯄꯨꯔꯣꯏꯕꯗ ꯍꯦꯛ ꯍꯥꯏꯕꯗ ꯅꯨꯡꯉꯥꯏꯇꯕꯁꯨ ꯑꯗꯨꯝ ꯌꯥꯎꯋꯦ ꯃꯥꯅ ꯇꯧꯕꯤ ꯅꯠꯇ꯭ꯔꯒ ꯇꯧꯕꯤꯗꯦ ꯍꯥꯏꯕꯒꯤ ꯅꯠꯇꯕ ꯑꯩꯅ ꯈꯔ ꯀꯣꯏꯔꯞ ꯆꯠꯂꯒ ꯃꯉꯣꯟꯗ ꯍꯥꯏꯕ ꯉꯝꯗꯕ ꯍꯥꯏꯃꯜꯂꯒꯁꯨ ꯍꯥꯏꯃꯜꯂꯦ ꯍꯥꯏꯔꯛꯀꯗ꯭ꯔꯥ ꯍꯥꯏꯕꯒꯤ ꯅꯨꯡꯉꯥꯏꯇꯕ ꯁꯤꯒꯨꯝꯕ ꯃꯌꯥꯝꯁꯨ ꯂꯩꯌꯦ ꯑꯗꯨꯒ ꯑꯉꯥꯡꯁꯨ ꯑꯃꯨꯛ ꯌꯥꯎꯁꯤꯜꯂꯛꯄꯗꯗꯤ ꯉꯁꯥꯏꯒꯤ ꯑꯩꯅ ꯌꯨꯝꯗ ꯂꯩꯔꯛꯈꯤꯕꯗꯨꯒ ꯌꯥꯝ ꯈꯦꯠꯅꯅ ꯈꯨꯗꯤꯡꯃꯛꯇꯒꯤ ꯂꯣꯏ ꯈꯦꯠꯅꯅ ꯉꯁꯥꯏꯒꯤ ꯑꯩꯒꯤ ꯌꯨꯝꯗ ꯑꯩꯒꯤ ꯏꯃꯥ ꯑꯃꯅ ꯂꯧꯈꯤꯕ ꯔꯦꯁꯄꯣꯟꯁꯤꯕꯤꯂꯤ ꯈꯨꯗꯤꯡꯃꯛꯇꯣ ꯑꯩꯅ ꯑꯃꯨꯛ ꯂꯧꯔꯛꯄ ꯃꯇꯝꯗꯗꯤ ꯑꯩꯉꯣꯟꯗ ꯑꯍꯥꯟꯕ ꯃꯇꯝꯗꯗꯤ ꯌꯥꯝꯅ ꯑꯋꯥꯕ ꯑꯣꯏꯌꯦ ꯁꯤꯁꯦ ꯑꯩ ꯑꯩꯉꯣꯟꯗ ꯑꯩꯒꯤ ꯈꯦꯠꯅꯕ ꯍꯥꯏꯔꯒꯗꯤ ꯁꯤꯒꯤ ꯑꯋꯥꯕꯁꯤꯃꯗꯤ ꯑꯩꯉꯣꯟꯗ ꯈꯔ ꯋꯥꯅ ꯈꯦꯠꯅꯕ ꯊꯣꯛꯑꯦ